ꯁꯤꯅ ꯑꯣꯏꯔꯝꯕ ꯌꯥꯏ ꯍꯥꯏꯅꯁꯨ ꯈꯟꯖꯩ ꯑꯗꯨꯒ ꯍꯥꯏꯔꯤꯕ ꯅꯨꯄꯤ ꯃꯆꯥꯁꯤꯡ ꯑꯁꯤꯅ ꯂꯥꯏꯔꯤꯛ ꯑꯩꯈꯣꯏꯒꯤ ꯇꯝꯕꯒꯤ ꯆꯥꯡꯁꯦ ꯄ꯭ꯔꯣꯕ꯭ꯂꯦꯝ ꯁꯤꯁꯤꯅꯁꯨ ꯑꯩꯈꯣꯏꯒꯤ ꯃꯔꯝ ꯑꯃ ꯑꯣꯏꯒꯅꯤ ꯍꯥꯏꯕꯒꯤ ꯃꯔꯝꯗꯤ ꯀꯔꯤꯒꯨꯝꯕ ꯑꯩꯅ ꯂꯥꯏꯔꯤꯛ ꯇꯝꯅꯤꯡꯉꯦ ꯍꯥꯏꯔꯒꯁꯨ ꯃꯃꯥ ꯃꯄꯥ ꯑꯣꯏꯕꯁꯤꯡꯗꯨꯅ ꯍꯥꯟꯅ ꯂꯥꯏꯔꯤꯛ ꯂꯥꯏꯁꯨ ꯇꯝꯃꯛꯄ ꯃꯤ ꯑꯣꯏꯕ ꯅꯠꯇꯕꯅꯤꯅ ꯂꯥꯏꯔꯤꯛ ꯇꯝꯃꯨꯔꯒ ꯀꯔꯤ ꯀꯥꯟꯅꯗꯣꯏꯅꯣ ꯑꯗꯨꯒ ꯁꯃꯥꯖꯀꯤ ꯆꯠꯅꯕꯤꯗꯁꯨ ꯑꯩꯈꯣꯏꯒꯤ ꯊꯥꯏꯅꯒꯤ ꯃꯇꯝꯗꯗꯤ ꯅꯨꯄꯤꯁꯤꯡꯁꯦ ꯂꯥꯏꯔꯤꯛ ꯇꯝꯕ ꯌꯥꯗꯦ ꯂꯥꯏꯔꯤꯛ ꯇꯝꯕ ꯃꯥꯡꯉꯤ ꯀꯥꯏꯅ ꯍꯥꯏꯅꯕ ꯁꯤꯒꯨꯝꯕ ꯃꯌꯥꯝ ꯑꯃ ꯂꯩꯕꯅ ꯁꯤꯒꯨꯝꯕ ꯑꯟꯗꯕꯤꯁꯋꯥꯁꯇ ꯊꯥꯖꯕꯅ ꯃꯔꯝ ꯑꯣꯏꯔꯒ ꯃꯃꯥ ꯃꯄꯥꯁꯤꯡꯁꯤꯅ ꯅꯨꯄꯤ ꯃꯆꯥꯁꯤꯡ ꯑꯁꯦ ꯂꯥꯏꯔꯤꯛ ꯇꯝꯍꯟꯗꯕ ꯑꯗꯨꯒ ꯏꯃꯨꯡ ꯃꯅꯨꯡꯒꯤ ꯇꯝꯍꯟꯅꯤꯡꯉꯦ ꯍꯥꯏꯔꯒꯁꯨ ꯏꯃꯨꯡ ꯃꯅꯨꯡꯒꯤ ꯆꯥꯅ ꯑꯌꯨꯛꯀꯤ ꯆꯥꯅꯕ ꯅꯨꯃꯤꯗꯥꯡꯒꯤ ꯆꯥꯅꯕ ꯑꯩꯈꯣꯏꯒꯤ ꯆꯔꯥ ꯑꯅꯤꯁꯤ ꯐꯥꯎꯗ ꯌꯥꯝꯅ ꯋꯥꯅ ꯐꯪꯕ ꯏꯃꯨꯡꯗꯗꯤ ꯍꯥꯏꯔꯤꯕ ꯄꯣꯠꯁꯦ ꯑꯩꯈꯣꯏꯒꯤ ꯁꯦꯟꯊꯣꯛꯇꯣ ꯃꯇꯤꯛ ꯆꯥꯅ ꯂꯩꯇꯕ ꯃꯔꯝꯅ ꯂꯥꯏꯔꯤꯛ ꯂꯥꯏꯁꯨ ꯂꯩꯅꯕ ꯆꯠꯊꯣꯛ ꯆꯠꯁꯤꯟꯒꯤ ꯈꯨꯗꯣꯡꯆꯥꯕ ꯀꯌꯥ ꯑꯃ ꯐꯪꯕ ꯐꯪꯗꯕꯅ ꯃꯔꯝ ꯑꯣꯏꯔꯒꯁꯨ ꯇꯝꯗꯕ ꯀꯌꯥ ꯑꯃ ꯑꯗꯨꯒ ꯅꯨꯄꯤ ꯃꯆꯥꯁꯤꯡꯁꯤꯅ ꯃꯈꯣꯏꯒꯤ ꯁ꯭ꯀꯨꯜ ꯀꯣꯂꯦꯖꯁꯤꯡꯁꯦ ꯃꯐꯝ ꯆꯥꯅ ꯑꯩꯈꯣꯏꯒꯤ ꯑꯔꯥꯞꯄ ꯈꯣꯡꯅ ꯆꯠꯄ ꯑꯣꯔ ꯂꯝꯕꯤ ꯂꯝꯍꯥꯡꯗ ꯆꯠꯄ ꯃꯊꯟꯗ ꯆꯠꯄꯗ ꯈꯨꯗꯣꯡꯆꯥꯗꯕ ꯑꯗꯨꯒ ꯁ꯭ꯀꯨꯜ ꯀꯣꯂꯦꯖ ꯂꯩꯔꯦ ꯍꯥꯏꯔꯒꯁꯨ ꯑꯩꯈꯣꯏꯒꯤ ꯃꯈꯣꯏꯒꯤ ꯇꯣꯏꯂꯦꯠꯁꯤꯡ ꯃꯇꯤꯛ ꯆꯥꯅ ꯂꯩꯇꯕꯗꯒꯤ ꯈꯨꯗꯣꯡꯆꯥꯕꯁꯤꯡ ꯑꯁꯤ ꯃꯥꯡꯕ ꯍꯥꯏꯕꯗꯤ ꯂꯥꯏꯔꯤꯛ ꯇꯝꯕ ꯇꯣꯛꯄꯅꯆꯤꯡꯕꯁꯨ ꯑꯣꯏꯔꯛꯄ ꯌꯥꯏ ꯇꯣꯏꯂꯦꯠꯁꯤꯡ ꯃꯄꯥꯜ ꯂꯤꯄꯥꯟ ꯊꯣꯛꯅꯤꯡꯕ ꯑꯣꯏꯔꯒꯁꯨ ꯃꯈꯣꯏꯅ ꯇꯣꯏꯂꯦꯠꯁꯤꯡ ꯃꯐꯝ ꯆꯥꯅ ꯂꯩꯇ꯭ꯔꯒꯗꯤ ꯑꯗꯨꯒꯤ ꯑꯩꯈꯣꯏꯒꯤ ꯇꯣꯏꯂꯦꯠꯇꯣ ꯂꯩꯇꯕꯅꯤꯅ ꯁ꯭ꯀꯨꯜꯗꯣ ꯀꯥꯅꯤꯡꯉꯛꯇꯕꯒꯤ ꯆꯥꯎꯔꯕ ꯃꯔꯝ ꯑꯣꯏꯕꯅ ꯍꯥꯏꯔꯤꯕ ꯅꯨꯄꯤ ꯃꯆꯥꯁꯤꯡꯁꯤꯅ ꯂꯥꯏꯔꯤꯛ ꯂꯥꯏꯁꯨꯀꯣ ꯇꯝꯕꯒꯤ ꯆꯥꯡꯁꯦ ꯋꯥꯠꯅ ꯂꯩ ꯑꯗꯨꯒ ꯀꯔꯝ ꯇꯧꯔꯒ ꯍꯦꯟꯒꯠꯍꯟꯒꯅꯤ ꯍꯥꯏꯔꯗꯤ ꯃꯈꯣꯏꯁꯦ ꯀꯥꯎꯟꯁꯤꯂꯤꯡ ꯄꯤꯕꯤꯕ ꯑꯦꯋꯥꯔꯅꯦꯁ ꯄ꯭ꯔꯣꯒ꯭ꯔꯥꯝ ꯑꯃ ꯄꯤꯕꯤꯕ ꯒꯣꯃꯦꯟꯒꯤ ꯁꯥꯏꯠꯇꯒꯤ ꯑꯣꯏꯕꯨ ꯑꯣꯏꯔꯁꯨ ꯍꯥꯏꯔꯤꯕ ꯃꯈꯣꯏꯁꯤꯡ ꯑꯁꯦ ꯂꯩꯔꯤꯕ ꯈꯨꯡꯒꯪ ꯑꯗꯨꯗ ꯂꯩꯔꯤꯕ ꯑꯍꯜ ꯂꯃꯟꯁꯤꯡ ꯏꯟꯈꯠꯂꯛꯏꯕ ꯅꯨꯄꯤꯃꯆꯥ ꯅꯨꯄꯥꯃꯆꯥꯁꯤꯡ ꯑꯗꯣ ꯑꯩꯈꯣꯏ ꯀꯥꯎꯟꯁꯤꯂꯤꯡ ꯄꯤꯕꯤꯕ ꯑꯗꯨꯒ ꯑꯦꯋꯥꯔꯅꯦꯁ ꯄ꯭ꯔꯣꯒ꯭ꯔꯥꯝ ꯀꯌꯥ ꯁꯤꯟꯕꯤꯗꯨꯅ ꯂꯩꯔꯤꯕ ꯄ꯭ꯔꯙꯥꯟ ꯃꯦꯝꯕꯔꯁꯤꯡ ꯑꯗꯨꯅ ꯁꯤꯟꯕꯤꯔꯒꯗꯤ ꯍꯥꯏꯔꯤꯕꯁꯤꯡ ꯑꯁꯤꯗꯒꯤ ꯈꯔ ꯃꯈꯩꯗꯤ ꯀꯟꯕ ꯉꯝꯒꯅꯤ ꯑꯗꯨꯒ ꯂꯥꯏꯔꯤꯛ ꯂꯥꯏꯁꯨ ꯇꯝꯕꯒꯤ ꯆꯥꯡꯁꯨ ꯍꯦꯟꯒꯠꯂꯛꯀꯗ꯭ꯔꯥ ꯍꯥꯏꯅ ꯈꯟꯖꯩ ꯑꯗꯨꯒ ꯃꯈꯣꯏꯕꯨ ꯑꯍꯜ ꯂꯃꯟꯁꯤꯡꯗꯨ ꯑꯉꯥꯡꯈꯩꯅ ꯇꯝꯅꯤꯡꯉꯦ ꯍꯥꯏꯔꯒꯁꯨ ꯑꯍꯜ ꯂꯃꯟꯁꯤꯡꯅ ꯐꯩꯅꯥꯟꯁꯦꯜ ꯄ꯭ꯔꯣꯕ꯭ꯂꯦꯝ ꯑꯣꯏꯕꯅꯤꯅ ꯂꯩꯕ ꯃꯔꯝꯅ ꯇꯝꯍꯜꯂꯛꯇꯕꯁꯨ ꯌꯥꯏ ꯑꯗꯨꯅ ꯃꯈꯣꯏꯁꯦ ꯇꯝꯍꯟꯅꯕ ꯍꯣꯠꯅꯕꯗ ꯑꯩꯈꯣꯏꯅ ꯃꯈꯣꯏꯒꯤ ꯈꯨꯗꯣꯡꯆꯥꯗꯕꯁꯤꯡ ꯑꯗꯣ ꯍꯥꯟꯅ ꯈꯪꯗꯣꯛꯄꯤꯔꯒ ꯑꯍꯜ ꯂꯃꯟꯁꯤꯡꯗꯁꯨ ꯈꯨꯗꯣꯡꯆꯥꯕ ꯒꯣꯃꯦꯟꯒꯤ ꯁꯥꯏꯠꯇꯒꯤ ꯐꯪꯐꯝ ꯊꯣꯛꯄ ꯈꯨꯗꯣꯡꯆꯥꯕ ꯃꯌꯥꯝ ꯄꯤꯕꯤꯕ ꯃꯇꯝꯒꯤ ꯃꯇꯨꯡꯏꯟꯅ ꯑꯗꯨ ꯑꯉꯥꯡꯁꯤꯡꯁꯤꯗꯁꯨ ꯈꯨꯗꯣꯡꯆꯥꯕ ꯃꯌꯥꯝ ꯑꯃ ꯐ꯭ꯔꯤꯗ ꯀꯩꯗ ꯃꯌꯥꯝ ꯑꯃ ꯄꯤꯕꯤꯔꯒꯗꯤ ꯍꯥꯏꯔꯤꯕ ꯈꯔ ꯃꯈꯩꯗꯤ ꯀꯣꯛꯄ ꯉꯝꯒꯅꯤ ꯑꯃꯗꯤ ꯂꯥꯏꯔꯤꯛ ꯇꯝꯕꯒꯤ ꯆꯥꯡꯁꯦ ꯍꯦꯟꯒꯠꯂꯛꯀꯅꯤ ꯍꯥꯏꯅ ꯊꯥꯖꯩ